ꯍꯂꯣ ꯑꯩꯅ ꯅꯣꯏꯒꯤ ꯍꯣꯇꯦꯜꯗ ꯉꯁꯥꯏ ꯑꯣꯔꯗꯔ ꯇꯧꯔꯝꯕ ꯄꯣꯠ ꯑꯗꯨ ꯃꯇꯝ ꯆꯥꯅ ꯊꯤꯟꯕꯤꯕꯒꯤꯗꯃꯛ ꯊꯥꯒꯠꯄ ꯐꯣꯡꯗꯣꯛꯆꯔꯤ ꯑꯃꯗꯤ ꯅꯨꯡꯉꯥꯏꯕ ꯐꯣꯡꯗꯣꯛꯆꯔꯤ ꯑꯩꯒꯤ ꯂꯥꯛꯃꯤꯟꯅꯕ ꯃꯔꯨꯞꯁꯤꯡꯁꯨ ꯃꯇꯝ ꯆꯥꯅ ꯄꯤꯖꯔꯒ ꯃꯣꯏꯕꯨ ꯑꯃꯨꯛ ꯍꯟꯅ ꯊꯤꯟꯗꯣꯛꯄꯗ ꯃꯇꯝꯒꯤ ꯁꯦꯞ ꯑꯣꯏ